ꯎꯝ ꯚꯤꯗꯤꯑꯣ ꯒꯦꯝ ꯑꯩꯅ ꯌꯥꯝꯅ ꯄꯥꯝꯅ ꯁꯥꯟꯅꯩ ꯑꯩꯅ ꯚꯤꯗꯤꯑꯣ ꯒꯦꯝ ꯈꯔ ꯈꯪꯉꯤ ꯑꯩꯅ ꯑꯈꯪꯕ ꯈꯔ ꯍꯥꯏꯔꯒꯗꯤ ꯄꯞꯖꯤ ꯑꯃꯁꯨꯡ ꯆꯦꯁ ꯒꯦꯝꯅꯤ ꯃꯁꯤꯒꯤ ꯒꯦꯝ ꯑꯁꯤꯅ ꯑꯩꯈꯣꯏꯗ ꯂꯣꯜ ꯂꯤꯒꯤ ꯑꯣꯏꯕ ꯏꯝꯄ꯭ꯔꯨꯞꯃꯦꯟ ꯌꯥꯝ ꯂꯩꯍꯜꯂꯤ ꯑꯗꯨꯏ ꯃꯊꯛꯇ ꯑꯩꯈꯣꯏꯅ ꯂꯥꯂꯣꯡ ꯅꯣꯡꯃꯩ ꯀꯥꯞꯄ ꯅꯣꯡꯃꯩꯒꯤ ꯃꯔꯝꯗ ꯂꯨꯝꯕ ꯈꯣꯠꯄ ꯃꯁꯤꯒꯨꯝꯕꯒꯁꯤ ꯑꯩꯈꯣꯏꯗ ꯌꯥꯝꯅ ꯊꯨꯅ ꯑꯦꯗꯥꯞ ꯇꯧꯍꯜꯂꯤ ꯈꯪꯍꯜꯂꯤ ꯑꯗꯨꯒ ꯆꯦꯁ ꯁꯇ꯭ꯔꯪ ꯑꯁꯤꯅ ꯌꯥꯝ ꯆꯥꯎꯅ ꯑꯩꯈꯣꯏꯒꯤ ꯀꯣꯛꯇ ꯋꯥꯈꯜꯗ ꯕ꯭ꯔꯦꯟꯗ ꯑꯆꯧꯕ ꯀꯥꯟꯅꯕ ꯑꯃ ꯑꯩꯈꯣꯏꯗ ꯄꯤ